ꯅꯍꯥ ꯑꯣꯏꯔꯤꯕꯁꯤꯡꯅ ꯈ꯭ꯋꯥꯏꯗꯒꯤ ꯄꯥꯝꯅ ꯁꯥꯟꯅꯔꯤꯕ ꯃꯁꯥꯟꯅꯁꯤꯡ ꯑꯗꯤ ꯌꯥꯝꯅ ꯐꯦꯔꯁ ꯑꯣꯏꯕ ꯀꯟꯗꯤꯁꯟꯗ ꯂꯩ ꯍꯥꯏꯕꯗꯤ ꯃꯍꯥꯛꯀꯤ ꯏꯟꯇ꯭ꯔꯦꯁ ꯑꯃꯁꯨꯡ ꯃꯍꯥꯛꯀꯤ ꯏꯁꯀꯤꯜꯁꯤꯡ ꯑꯗꯤ ꯌꯥꯝꯅ ꯋꯥꯏꯠ ꯔꯦꯟꯖ ꯑꯣꯏ ꯃꯔꯝꯗꯤ ꯀꯩꯒꯤꯅꯣ ꯍꯥꯏꯕ ꯃꯇꯝꯗ ꯃꯈꯣꯏꯗꯤ ꯅꯍꯥ ꯑꯣꯏꯔꯤꯕꯅꯤꯅ ꯃꯈꯣꯏ ꯁꯥꯟꯅꯕ ꯆꯦꯟꯕ ꯆꯣꯡꯕ ꯁꯤꯡ ꯑꯁꯤꯗ ꯑꯦꯕꯤꯂꯤꯇꯤ ꯌꯥꯝꯅ ꯆꯥꯎꯅ ꯂꯩ ꯑꯍꯥꯟꯕꯗ ꯃꯔꯨꯑꯣꯏꯅ ꯅꯍꯥꯁꯤꯡꯅ ꯁꯥꯟꯅꯕꯗꯤ ꯕꯤꯗꯤꯑꯣ ꯒꯦꯝꯁ ꯑꯌꯥꯝꯕ ꯃꯇꯝꯗ ꯁꯥꯟꯅꯒꯜꯂꯤ ꯕꯤꯗꯤꯑꯣ ꯒꯦꯝꯁ ꯁꯥꯟꯅꯕ ꯃꯇꯝꯗ ꯃꯍꯥꯛꯀꯤ ꯑꯦꯛꯁꯟꯒꯤ ꯕꯤꯗꯤꯑꯣ ꯒꯦꯝꯁ ꯍꯥꯏꯕ ꯂꯩ ꯑꯦꯠꯚꯦꯟꯆꯔꯒꯤ ꯕꯤꯗꯤꯑꯣ ꯒꯦꯝꯁ ꯏꯁꯇ꯭ꯔꯦꯇꯤꯖꯤꯒꯤ ꯕꯤꯗꯤꯑꯣ ꯒꯦꯝꯁ ꯏꯁꯄꯣꯔꯠꯁꯀꯤ ꯕꯤꯗꯤꯑꯣ ꯒꯦꯝꯁ ꯍꯥꯏꯔꯤꯕꯁꯤꯡ ꯑꯁꯤ ꯅꯠꯇ ꯅꯠꯇꯅ ꯑꯥꯔꯄꯤꯖꯤꯁ ꯀꯣꯟꯁꯣꯜꯗ ꯁꯥꯟꯅꯩ ꯄꯤ ꯁꯤ ꯀꯝꯄ꯭ꯌꯨꯇꯔꯗ ꯁꯥꯟꯅꯒꯜꯂꯤ ꯂꯣꯏꯅ ꯂꯣꯏꯅꯅ ꯃꯣꯕꯥꯏꯜ ꯗꯤꯚꯥꯏꯁꯇꯅ ꯑꯌꯥꯝꯕꯅ ꯑꯣꯏꯅ ꯁꯥꯟꯅꯩ ꯑꯅꯤꯁꯨꯕꯗ ꯕꯣꯔꯠꯇ ꯁꯥꯟꯅꯕ ꯃꯁꯥꯟꯅ ꯈꯔ ꯑꯦꯛꯖꯥꯝꯄꯜ ꯑꯣꯏꯅ ꯍꯥꯏꯔꯕꯗ ꯃꯣꯅꯣꯄꯣꯂꯤ ꯈꯔ ꯂꯩ ꯑꯂꯤꯀꯦꯇꯜꯁ ꯂꯩ

ꯏꯁꯄꯣꯔꯠꯁ ꯒꯦꯝꯁ ꯈꯔ ꯁꯥꯟꯅꯩ ꯏꯁꯄꯣꯔꯠꯁ ꯒꯦꯝꯁ ꯁꯥꯟꯅꯕ ꯈꯨꯗꯝ ꯑꯣꯏꯅ ꯍꯥꯏꯔꯕꯗ ꯐꯨꯠꯕꯣꯜ ꯕꯥꯁꯀꯦꯠꯕꯣꯜ ꯇꯦꯅꯤꯁ ꯃꯁꯤꯅ ꯐꯤꯠꯅꯦꯁꯇ ꯄ꯭ꯔꯃꯣꯠ ꯇꯧꯋꯤ ꯐꯤꯠꯅꯦꯁꯇ ꯄ꯭ꯔꯃꯣꯠ ꯇꯧꯕꯗ ꯅꯠꯇꯅ ꯇꯤꯝ ꯋꯥꯛꯁꯤꯡꯗꯁꯨ ꯄ꯭ꯔꯃꯣꯠ ꯇꯧꯋꯤ ꯃꯉꯥꯁꯨꯕꯗ ꯃꯣꯕꯥꯏꯜꯒꯤ ꯒꯦꯝꯁ ꯈꯨꯗꯝ ꯑꯣꯏꯅ ꯍꯥꯏꯔꯕꯗ ꯀꯦꯟꯗꯤ ꯀ꯭ꯔꯁ ꯑꯃꯪ ꯑꯁ ꯐꯣꯔ ꯅꯥꯏꯠ ꯄꯕꯖꯤ ꯃꯁꯤꯅꯆꯤꯡꯕꯗ ꯏꯁꯃꯥꯔꯠ ꯐꯣꯟ ꯑꯃꯁꯨꯡ ꯇꯦꯕ꯭ꯂꯦꯠꯇ ꯁꯥꯟꯅꯩ ꯇꯔꯨꯛꯁꯨꯕꯗ ꯑꯣꯟꯂꯥꯏꯟ ꯃꯜꯇꯤ ꯄ꯭ꯂꯦꯌꯔ ꯒꯦꯝꯁ ꯈꯔ ꯁꯥꯟꯅꯩ ꯈꯨꯗꯝ ꯑꯣꯏꯅ ꯍꯥꯏꯔꯕꯗ ꯐꯣꯔꯠ ꯅꯥꯏꯠ ꯀꯣꯜ ꯑꯣꯐ ꯗ꯭ꯌꯨꯇꯤ ꯃꯥꯏꯟ ꯀ꯭ꯔꯥꯐ ꯁꯣꯁꯦꯜ ꯏꯟꯇꯔꯦꯛꯁꯟ ꯑꯃꯁꯨꯡ ꯀꯣꯂꯥꯕꯔꯦꯁꯟꯒ ꯂꯣꯏꯅꯅ ꯑꯣꯟꯂꯥꯏꯟ ꯃꯜꯇꯤ ꯄ꯭ꯂꯦꯌꯔꯒꯤ ꯃꯁꯥꯟꯅ ꯑꯁꯤ ꯁꯥꯟꯅꯩ ꯇꯔꯦꯠꯁꯨꯕꯗ ꯄꯖꯜ ꯑꯃꯁꯨꯡ ꯂꯣꯖꯤꯛꯀꯤ ꯃꯁꯥꯟꯅ ꯄꯖꯜ ꯑꯃꯁꯨꯡ ꯂꯣꯖꯤꯛꯀꯤ ꯃꯁꯥꯟꯅ ꯑꯁꯤꯗꯤ ꯁꯨꯗꯨꯀꯣ ꯑꯦꯁꯀꯦꯞ ꯔꯨꯝ ꯆꯦꯂꯦꯟꯖ ꯄ꯭ꯔꯣꯕ꯭ꯂꯦꯝ ꯁꯣꯜꯕꯤꯡ ꯒꯦꯝꯁ ꯃꯁꯤꯁꯤꯡ ꯑꯁꯤ ꯁꯥꯟꯅꯒꯜꯂꯤ ꯅꯤꯄꯥꯜꯁꯨꯕꯗ ꯄꯥꯔꯇꯤ ꯒꯦꯝꯁ ꯄꯥꯔꯇꯤ ꯒꯦꯝꯁ ꯂꯥꯏꯛ ꯐꯟ ꯁꯣꯁꯦꯜ ꯒꯦꯝꯁ ꯄ꯭ꯔꯤꯇꯤꯛꯁꯅꯔꯤ ꯀꯥꯔꯠ ꯑꯦꯒꯦꯟꯁ ꯍ꯭ꯌꯨꯃꯦꯅꯤꯇꯤ ꯃꯁꯤꯅꯆꯤꯡꯕ ꯄꯥꯔꯇꯤ ꯒꯦꯝꯁ ꯁꯥꯟꯅꯒꯜꯂꯤ ꯃꯥꯄꯟꯁꯨꯕꯗ ꯏꯗꯨꯀꯦꯁꯟꯅꯦꯜ ꯒꯦꯝꯁ ꯁꯥꯟꯅꯒꯜꯂꯤ ꯏꯗꯨꯀꯦꯁꯟꯅꯦꯜ ꯒꯦꯝꯁ ꯈꯨꯗꯝ ꯑꯣꯏꯅ ꯍꯥꯏꯔꯕꯗ ꯀꯥꯍꯨꯠ ꯀꯨꯏꯖꯜ ꯀ꯭ꯌꯨꯂꯤꯡꯒꯤꯑꯣ ꯃꯁꯤꯅ ꯃꯔꯝ ꯑꯣꯏꯔꯒ ꯇꯝꯕ ꯃꯍꯩ ꯃꯁꯤꯡ ꯑꯃꯁꯨꯡ ꯏꯁꯀꯤꯜ ꯂꯔꯅꯤꯡ ꯇꯧꯕꯗ ꯑꯗꯨꯛꯀꯤ ꯃꯇꯤꯛ ꯐꯟ ꯑꯦꯟ ꯏꯟꯇꯔꯦꯛꯇꯤꯞ ꯑꯣꯏꯅ ꯏꯗꯨꯀꯦꯁꯟꯅꯦꯜ ꯒꯦꯝꯁ ꯑꯁꯤ ꯅꯍꯥꯁꯤꯡꯅ ꯁꯥꯟꯅꯒꯜꯂꯤ ꯇꯔꯥꯁꯨꯕꯗ ꯈ꯭ꯋꯥꯏꯗꯒꯤ ꯃꯃꯤꯡ ꯆꯠꯄ ꯚꯔꯆꯨꯋꯦꯜ ꯔꯤꯌꯦꯜꯂꯤꯇꯤ ꯒꯦꯝꯁ ꯑꯁꯤ ꯁꯥꯟꯅꯒꯜꯂꯤ ꯚꯔꯆꯨꯋꯦꯜ ꯔꯤꯌꯦꯜꯂꯤꯇꯤ ꯒꯦꯝꯁ ꯑꯁꯤꯅ ꯈ꯭ꯋꯥꯏꯗꯒꯤ ꯃꯃꯤꯡ ꯂꯩꯕ ꯑꯦꯛꯁꯄꯤꯔꯤꯌꯦꯟꯁ ꯌꯥꯝꯅ ꯆꯥꯎꯅ ꯂꯩꯕ ꯂꯥꯏꯛ ꯕꯤꯠꯁ ꯁꯥꯕꯔꯒꯨꯝꯕ ꯕꯤ ꯑꯥꯔ ꯆꯥꯠꯀꯨꯝꯕ ꯑꯁꯤꯅ ꯁꯥꯟꯅꯒꯜꯂꯤ ꯃꯁꯤꯒꯤ ꯒꯦꯝ ꯑꯁꯤꯅ ꯏꯟꯇꯔꯇꯦꯟꯃꯦꯟ ꯄ꯭ꯔꯣꯚꯥꯏꯠ ꯇꯧꯕꯇ ꯅꯠꯇꯅ ꯁꯣꯁꯦꯜ ꯏꯟꯇꯔꯦꯛꯁꯟꯁꯨ ꯃꯇꯝ ꯄꯨꯝꯅꯃꯛꯇ ꯄ꯭ꯔꯣꯚꯥꯏꯠ ꯇꯧꯋꯤ ꯂꯣꯏꯅ ꯂꯣꯏꯅꯅ ꯏꯗꯨꯀꯦꯁꯅꯦꯜ ꯕꯤꯅꯤꯐꯤꯠ ꯌꯥꯝꯅ ꯐꯪꯉꯤ